ꯃꯅꯤꯄꯨꯔꯗ ꯂꯩꯔꯤꯕ ꯃꯤꯑꯣꯏꯁꯤꯡꯅ ꯃꯐꯝꯁꯤꯗ ꯂꯩꯔꯤꯕ ꯊꯥꯏꯅꯗꯒꯤ ꯆꯠꯅꯔꯛꯑꯕ ꯑꯩꯈꯣꯏꯒꯤ ꯅꯥꯠ ꯅꯥꯠ ꯅꯥꯠ ꯑꯗꯨꯗꯒꯤ ꯇ꯭ꯔꯦꯗꯤꯁꯟ ꯑꯁꯤꯒꯨꯝꯕꯁꯤꯒ ꯃꯔꯤ ꯂꯩꯅꯕ ꯄꯣꯠꯆꯩ ꯍꯥꯏꯗꯤ ꯀꯩꯍꯥꯏꯅꯤ ꯑꯩꯈꯣꯏꯅ ꯆꯥꯅ ꯊꯛꯅꯕꯗꯕꯨ ꯑꯣꯏꯔꯒꯁꯨ ꯁꯤꯡꯖꯨ ꯐꯦꯁꯇꯤꯕꯦꯜ ꯄꯥꯡꯊꯣꯛꯏ ꯑꯗꯨꯗꯒꯤ ꯕꯣꯔꯥ ꯐꯦꯁꯇꯤꯕꯦꯜ ꯑꯗꯨꯃꯥꯏꯅ ꯑꯗꯨꯗꯒꯤ ꯑꯗꯨꯃꯥꯏ ꯑꯗꯨꯗꯒꯤ ꯄꯥꯏꯅꯦꯄꯜ ꯐꯦꯁꯇꯤꯕꯦꯜ ꯑꯗꯨꯃꯥꯏꯅ ꯄꯥꯡꯊꯣꯛꯑꯦ ꯁꯤꯒꯤ ꯀꯨꯝꯍꯩꯁꯤꯡ ꯑꯁꯦ ꯄꯥꯡꯊꯣꯛꯏꯁꯦ ꯀꯩꯒꯤꯅꯣ ꯍꯥꯏꯇꯥꯔꯒꯗꯤ ꯁꯤꯡꯖꯨ ꯁꯤꯡꯖꯨ ꯑꯗꯨꯗꯒꯤ ꯕꯣꯔꯥ ꯑꯁꯤꯒꯨꯝꯕꯁꯦ ꯃꯐꯝ ꯃ ꯃꯅꯤꯄꯨꯔ ꯈꯛꯇ ꯅꯠꯇꯕ ꯑꯇꯣꯞꯄ ꯏꯁꯇꯦꯠꯈꯩꯗ ꯂꯩꯔꯤꯕ ꯃꯤꯑꯣꯏꯁꯤꯡꯗꯁꯨ ꯃꯅꯤꯄꯨꯔꯒꯤ ꯏꯟꯗꯤꯖꯤꯅꯤꯑꯁ ꯐꯨꯠꯅꯦ ꯍꯥꯏꯕꯗꯣ ꯃꯁꯛ ꯇꯥꯛꯄ ꯄꯥꯝꯕ ꯃꯅꯤꯄꯨꯔꯗ ꯂꯩꯔꯤꯕ ꯃꯤꯑꯣꯏꯁꯤꯡꯅ ꯑꯗꯨꯗꯨꯒ ꯑꯃꯨꯛꯁꯨ ꯃꯨꯊꯛ ꯃꯨꯊꯈꯤꯒꯗ꯭ꯔꯥ ꯍꯥꯏꯕꯒꯤ ꯄꯥꯈꯠꯄ ꯂꯩꯕꯗꯒꯤ ꯁꯤꯡꯖꯨ ꯐꯤꯇꯤꯕꯦꯜ ꯑꯗꯨꯗꯒꯤ ꯕꯣꯔꯥ ꯐꯦꯁꯇꯤꯕꯦꯜ ꯑꯁꯨꯃꯥꯏꯅ ꯐꯦꯁꯇꯤꯕꯦꯜ ꯑꯣꯏꯅ ꯇꯧꯔꯒ ꯃꯈꯜ ꯃꯈꯜ ꯄꯥꯡꯊꯣꯛꯑꯦ ꯁꯤ ꯆꯍꯤ ꯑꯃꯒꯤ ꯃꯅꯨꯡꯗ ꯑꯃꯨꯛꯑꯃꯨꯛ ꯁꯣꯏꯗꯕꯤ ꯑꯗꯨꯝ ꯄꯥꯡꯊꯣꯛꯑꯦ ꯁꯤꯡꯖꯨ ꯐꯦꯁꯇꯤꯕꯦꯜꯁꯤꯗ ꯇꯣꯉꯥꯟ ꯇꯣꯉꯥꯟꯕ ꯏꯁꯇꯣꯜ ꯃꯌꯥꯝ ꯍꯥꯡꯉꯦ ꯁꯤꯡꯖꯨ ꯃꯈꯜ ꯃꯈꯜ ꯍꯥꯏꯗꯤ ꯃꯅꯥ ꯃꯁꯤꯡꯒꯤ ꯃꯤ ꯃꯤ ꯑꯗꯨꯗꯒꯤ ꯍꯋꯥꯏꯒꯤ ꯑꯗꯨꯃꯥꯏꯅ ꯃꯈꯜ ꯃꯈꯜ ꯇꯧꯔꯒ ꯁꯤꯡꯖꯨ ꯃꯈꯜ ꯃꯈꯜ ꯁꯨꯔꯒ ꯐꯦꯁꯇꯤꯕꯦꯜ ꯑꯣꯏꯅ ꯄꯥꯡꯊꯣꯛꯑꯦ ꯑꯗꯨꯗꯨꯒ ꯕꯣꯔꯥ ꯐꯦꯁꯇꯤꯕꯦꯜꯗꯁꯨ ꯂꯝ ꯂꯝꯗ ꯍꯧꯔꯤꯕ ꯇꯣꯉꯥꯟ ꯇꯣꯉꯥꯟꯕ ꯕꯣꯔꯥꯥꯁꯤꯡ ꯃꯈꯜ ꯁꯨꯅꯕ ꯏꯁꯇꯣꯜꯁꯤꯡ ꯍꯥꯡꯉꯒ ꯃꯌꯥꯝꯗ ꯃꯍꯥꯎ ꯈꯪꯍꯟꯕ ꯑꯗꯨꯃꯥꯏꯅ ꯄꯥꯡꯊꯣꯛꯑꯦ